ꯀꯔꯤꯒꯨꯝꯕ ꯅꯨꯃꯤꯠ ꯈꯔ ꯏꯄꯥꯝꯗ ꯆꯠꯊꯣꯛꯀꯗꯕ ꯂꯩꯔꯒꯗꯤ ꯂꯩꯁꯤꯡ ꯎꯍꯩ ꯋꯥꯍꯩꯁꯤꯡ ꯑꯗꯣ ꯐꯖꯅ ꯄꯠꯀꯗꯕ ꯃꯅꯥ ꯃꯁꯤꯡ ꯂꯧꯊꯣꯛꯄꯤꯔꯒ ꯃꯁꯥ ꯃꯔꯥꯡ ꯀꯛꯊꯠꯄꯤ ꯀꯛꯊꯠꯄꯤꯔꯒ ꯏꯁꯤꯡ ꯆꯥꯏꯕꯤꯗꯨꯅ ꯍꯥꯔ ꯍꯥꯞꯄꯤ ꯍꯥꯔ ꯍꯥꯞꯄꯒ ꯏꯁꯤꯡ ꯄꯣꯞꯅ ꯆꯥꯏꯕꯤꯕ ꯑꯗꯨꯒ ꯂꯣꯏꯅ ꯑꯃꯣꯠ ꯑꯀꯥꯏꯁꯤꯡꯗꯣ ꯂꯧꯊꯣꯛꯄꯤꯗꯨꯅ ꯏꯁꯤꯡ ꯄꯣꯞꯅ ꯆꯥꯏꯔꯒ ꯃꯅꯥꯛꯇ ꯏꯁꯤꯡ ꯗꯔꯝꯒꯨꯝꯕ ꯊꯝꯕꯤꯔꯒ ꯆꯥꯏꯕꯤꯗꯅ ꯈꯣꯠꯄꯤꯗꯅ ꯇꯧꯔꯝꯃꯤ ꯍꯩꯁꯤꯡ ꯑꯗꯨꯅ ꯑꯩ ꯂꯩꯀꯥꯏꯒꯤꯗ ꯄꯤꯖ ꯄꯤꯊꯛꯅꯤꯡꯕ ꯆꯥꯅꯤꯡ ꯈꯣꯠꯅꯤꯡꯕ ꯀꯌꯥ ꯂꯩꯕꯗꯨꯗ ꯑꯗꯨꯝ ꯆꯥꯅꯤꯡꯕ ꯈꯣꯠꯅꯤꯡꯕ ꯂꯩꯔꯒꯗꯤ ꯁꯤ ꯑꯩꯅ ꯄꯤꯊꯣꯛꯄꯤꯔꯝꯃꯤ ꯑꯁꯨ ꯑꯗꯨꯃꯛ ꯆꯥꯏ ꯃꯌꯥꯝꯗꯨꯁꯨ ꯑꯗꯨꯝ ꯆꯥꯏ ꯑꯗꯨꯒ ꯀꯔꯤꯒꯨꯝꯕ ꯏꯄꯥꯝꯗ ꯆꯠꯈ꯭ꯔꯦ ꯍꯥꯏꯔꯒꯁꯨ ꯑꯩ ꯏꯆꯥꯁꯤꯡ ꯑꯩꯗꯧꯅ ꯏꯟꯇꯔꯦꯁꯇꯦꯠ ꯌꯥꯝ ꯑꯣꯏꯖꯩ ꯒꯥꯔꯗꯦꯟꯅꯤꯡꯗ ꯂꯩꯁꯤꯡ ꯑꯗꯨꯕꯨ ꯉꯥꯛꯈꯠꯄꯤꯗꯅ ꯇꯨꯒꯗꯕ ꯂꯩꯔꯕꯁꯨ ꯉꯥꯛꯈꯠꯄꯤ ꯃꯁꯥ ꯃꯔꯥꯡ ꯑꯗꯨꯃꯛ ꯂꯧꯊꯣꯛꯄꯤ ꯑꯗꯨꯒ ꯐꯖꯅ ꯏꯁꯤꯡ ꯗꯔꯝꯗꯨꯗꯒꯤ ꯆꯥꯏꯕꯤꯗꯅ ꯁꯦꯡꯗꯣꯛ ꯈꯣꯝꯗꯣꯛꯄꯤꯗꯅ ꯃꯈꯣꯏꯁꯤꯡ ꯑꯁꯤꯁꯨ ꯌꯥꯝꯅ ꯏꯟꯇꯔꯦꯁꯇꯦꯠ ꯑꯣꯏ ꯑꯩꯒꯤ ꯏꯆꯥꯁꯤꯡ ꯌꯥꯝꯅ ꯃꯔꯝ ꯃꯣꯛꯏ ꯒ꯭ꯌꯥꯟ ꯇꯥꯏ ꯃꯈꯣꯏꯁꯨ ꯖꯤꯕ ꯄꯥꯟꯕꯅꯤ ꯊꯋꯥꯏ ꯄꯥꯟꯕ ꯄꯣꯠꯅꯤ ꯑꯗꯨꯅ ꯃꯈꯣꯏꯒꯤꯁꯨ ꯀꯥꯟꯅꯕ ꯑꯩꯈꯣꯏꯅ ꯍꯩ ꯂꯩꯗꯒꯤ ꯑꯐꯕ ꯄꯨꯔꯛꯏ ꯃꯅꯥ ꯃꯁꯤꯡꯗꯒꯤ ꯑꯣꯛꯁꯤꯖꯦꯟ ꯀꯌꯥ ꯑꯃ ꯐꯪꯉꯤ ꯑꯩꯈꯣꯏꯅ ꯅꯥꯏꯇ꯭ꯔꯣꯖꯦꯟ ꯍꯣꯟꯗꯣꯛꯈ꯭ꯔꯒ ꯃꯈꯣꯏꯅ ꯑꯣꯛꯁꯤꯖꯦꯟ ꯃꯈꯣꯏꯗꯒꯤ ꯑꯣꯛꯁꯤꯖꯦꯟ ꯀꯌꯥ ꯐꯪꯉꯤ ꯑꯗꯨꯅ ꯌꯥꯝꯅ ꯐꯖꯅ ꯑꯩ ꯆꯦꯛꯁꯤꯟꯅ ꯁꯦꯟꯅꯖꯩ ꯊꯕꯛ ꯈꯨꯗꯤꯡꯃꯛꯇ ꯒꯥꯔꯗꯦꯟꯅꯤꯡꯗ ꯑꯣꯏꯔꯒꯁꯨ ꯊꯕꯛ ꯁꯨꯕꯗ ꯑꯣꯏꯔꯒꯁꯨ ꯌꯥꯝꯅ ꯏꯟꯇꯔꯦꯁꯇꯦꯠ ꯑꯣꯏ ꯑꯩꯗꯧꯅ ꯑꯩꯒꯤ ꯏꯆꯥꯁꯤꯡꯁꯨ ꯌꯥꯝꯅ ꯏꯟꯇꯔꯦꯁꯇꯦꯠ ꯑꯣꯏ